ꯑꯜꯇꯔꯅꯦꯇꯤꯞ ꯔꯅꯤꯡ ꯋꯥꯛꯑꯥꯎꯠꯁꯦ ꯑꯌꯥꯝꯕ ꯃꯇꯝꯗ ꯑꯩꯁꯦ ꯀꯪꯂꯥ ꯄꯥꯠꯀꯨꯝꯕ ꯑꯗꯒꯤ ꯑꯩꯈꯣꯏꯒꯤ ꯂꯩꯀꯥꯏꯒꯤ ꯂꯩꯔꯛꯀꯨꯝꯕ ꯀꯣ ꯑꯗꯨꯗ ꯇꯧꯋꯦ ꯑꯗꯨꯒ ꯅꯣꯡꯃꯥꯏꯖꯤꯡ ꯅꯨꯃꯤꯠꯀꯤ ꯑꯣꯏꯅꯗꯤꯀꯣ ꯑꯩꯁꯦ ꯆꯩꯔꯥꯎ ꯆꯤꯡꯗꯣ ꯑꯗ ꯀꯥꯈꯠꯂꯦ ꯑꯗꯨꯝ ꯅꯣꯡꯃꯥꯏꯖꯤꯡ ꯅꯨꯃꯤꯠ ꯈꯨꯗꯤꯡꯒꯤ ꯆꯩꯔꯥꯎ ꯆꯤꯡꯗ ꯆꯠꯂꯒ ꯑꯣꯏꯅ ꯋꯥꯛꯑꯥꯎꯠꯁꯦ ꯇꯧꯖꯩꯌꯦ ꯑꯗꯨꯒ ꯑꯩꯒꯤ ꯔꯅꯤꯡꯗ ꯑꯩꯒꯤ ꯐꯤꯠ ꯑꯦꯟ ꯍꯦꯜꯗꯤꯒꯤ ꯍꯥꯏꯕꯒꯤ ꯃꯇꯥꯡꯗ ꯑꯣꯏꯔꯒꯗꯤ ꯌꯥꯝ ꯁꯥꯊꯤꯅ ꯀꯥꯟꯅꯔꯦ ꯍꯥꯏꯇꯥꯔꯦꯅꯦꯀꯣ ꯀꯨꯆꯨ ꯁꯦꯡꯗꯕꯁꯨ ꯍꯣꯏꯗꯤ ꯍꯥꯏꯗꯤ ꯁ꯭ꯋꯦꯠꯁ ꯃꯌꯥꯝ ꯊꯣꯛꯑꯕꯅꯤꯅ ꯈꯤꯇꯪ ꯂꯥꯏꯠ ꯑꯣꯏꯊꯣꯔꯛꯄ ꯏꯁꯥꯅ ꯅꯤꯡꯕ ꯑꯗꯨꯗꯒꯤ ꯑꯦꯛꯇꯤꯕ ꯑꯣꯏꯔꯦ ꯑꯗꯒꯤ ꯑꯦꯀ꯭ꯌꯨꯔꯦꯠ ꯑꯣꯏꯕ ꯃꯇꯝꯗ ꯀꯩꯅꯣꯃ ꯇꯧꯒꯦ ꯍꯥꯏꯇꯥꯔꯒꯁꯨ ꯉꯝꯃꯦ ꯑꯗꯨꯒ ꯍꯛꯆꯥꯡꯁꯨ ꯐꯔꯦ ꯍꯛꯆꯥꯡ ꯐꯕ ꯍꯛꯆꯥꯡ ꯐꯕꯁꯤꯅꯕꯨ ꯂꯟꯅꯤꯀꯣ ꯍꯛꯆꯥꯡꯕꯨ ꯐꯔꯒꯗꯤ ꯂꯣꯏꯅ ꯇꯧꯕ ꯌꯥꯔꯦ